ꯃꯃꯥꯡꯉꯩ ꯆꯍꯤꯒ ꯑꯗꯒꯤ ꯍꯧꯖꯤꯛꯀꯤ ꯆꯍꯤꯁꯤꯒꯗꯤ ꯂꯧꯎ ꯁꯤꯡꯎꯕꯒꯤꯁꯦ ꯌꯥꯝꯅ ꯈꯦꯠꯅꯔꯦ ꯀꯩꯒꯤꯅꯣꯗꯤ ꯊꯥꯏꯅꯗꯤ ꯂꯧꯎ ꯁꯤꯡꯎꯕꯁꯦ ꯁꯟ ꯀꯩ ꯀꯩ ꯁꯤꯖꯤꯟꯅꯔꯒ ꯇꯧꯔꯝꯃꯦ ꯍꯧꯖꯤꯛꯇꯤ ꯇ꯭ꯔꯦꯛꯇꯔ ꯑꯗꯨꯒꯨꯝꯕ ꯁꯤ ꯃꯌꯥꯥꯝ ꯑꯃ ꯁꯤꯖꯤꯟꯅꯔꯦ ꯑꯗꯒꯤ ꯃꯤ ꯃꯌꯥꯝꯅ ꯇꯧꯔꯝꯕꯗꯣ ꯍꯧꯖꯤꯛꯇꯤ ꯃꯦꯆꯤꯟꯒꯤ ꯃꯇꯦꯡꯅ ꯇꯧꯔꯦ ꯁꯤꯒꯨꯝꯕ ꯃꯌꯥꯝ ꯑꯃ ꯈꯦꯠꯅꯕ ꯃꯌꯥꯝ ꯑꯃ ꯂꯥꯛꯑꯦ ꯃꯃꯥꯡꯉꯩꯒ ꯍꯧꯖꯤꯛꯀꯒꯤꯁꯦ ꯑꯗꯨꯒ ꯃꯍꯧꯁꯥ ꯍꯥꯏꯗꯤ ꯃꯃꯥꯡꯉꯩꯒꯤ ꯍꯥꯛꯇꯛꯇ ꯂꯩꯔꯝꯕ ꯂꯧꯎ ꯁꯤꯡꯎꯕꯁꯤꯅ ꯀꯃꯥꯏꯅ ꯇꯧꯒꯦ ꯍꯥꯏ ꯇꯥꯔꯗꯤ ꯃꯤꯒꯤ ꯃꯤ ꯑꯃꯒꯤ ꯃꯁꯥꯒꯤ ꯍꯨꯃꯥꯡ ꯃꯃꯜ ꯍꯣꯠꯅꯖꯃꯟꯁꯦ ꯌꯥꯝꯅ ꯆꯪꯑꯦ ꯑꯗꯨꯗꯗꯤ ꯃꯤ ꯑꯃꯅ ꯂꯧ ꯑꯃ ꯎꯕ ꯃꯇꯝꯗ ꯃꯥꯒꯤ ꯍꯣꯠꯅꯁꯦ ꯃꯌꯥꯝ ꯆꯪꯉꯦ ꯃꯥꯒꯤ ꯃꯇꯝ ꯑꯗꯒꯤ ꯃꯥꯒꯤ ꯍꯛꯆꯥꯡ ꯁꯤꯒꯨꯝꯕꯁꯦ ꯃꯌꯥꯝ ꯀꯠꯊꯣꯛꯑꯒ ꯇꯧꯗꯣꯏꯅꯦ ꯂꯧꯎ ꯁꯤꯡꯎꯕꯁꯤ ꯃꯇꯝꯗꯗꯤ ꯃꯃꯥꯡꯉꯩꯗꯗꯤ